ꯃꯔꯨꯞ ꯃꯄꯥꯡꯁꯤꯡꯒ ꯂꯣꯏꯅꯅ ꯅꯣꯡꯃ ꯑꯩꯈꯣꯏꯒꯤ ꯄꯤꯛꯅꯤꯛ ꯑꯣꯏꯅ ꯄꯥꯠꯂꯧ ꯋꯥꯡꯃꯥ ꯇꯥꯕꯗ ꯆꯠꯂꯤ ꯑꯗꯨꯒ ꯃꯐꯝꯗꯨ ꯌꯧꯔꯕ ꯃꯇꯨꯡꯗ ꯆꯥꯛ ꯊꯣꯡꯕꯒꯤ ꯑꯦꯔꯦꯟꯖꯃꯦꯟ ꯁꯤꯜꯂꯤ ꯆꯥꯛ ꯊꯣꯡꯕ ꯁꯤꯜꯂꯛꯄ ꯃꯇꯝꯁꯤꯗ ꯆꯥꯛ ꯊꯣꯡꯕ ꯐꯖꯅ ꯍꯩꯕ ꯃꯤ ꯌꯥꯎꯔꯝꯗ꯭ꯔꯦ ꯑꯗꯨꯅ ꯃꯔꯝ ꯑꯣꯏꯔ ꯀꯥꯟꯗ ꯃꯈꯣꯏꯗꯤ ꯉꯥ ꯁꯦꯝꯖꯒꯦ ꯕꯦꯖꯤꯇꯦꯕꯜ ꯁꯦꯝꯖꯒꯦ ꯍꯥꯏꯅ ꯍꯥꯏꯔꯦ ꯑꯗꯨꯅ ꯇꯉꯥꯏ ꯐꯗꯅ ꯑꯩꯅ ꯆꯥꯛ ꯊꯣꯡꯕꯁꯤ ꯈꯔ ꯏꯟꯇꯔꯦꯁ ꯇꯧꯕ ꯃꯇꯝꯅ ꯑꯩꯅ ꯆꯥꯛ ꯊꯣꯡꯕ ꯇꯥꯏ ꯑꯗ ꯆꯥꯛ ꯊꯣꯡꯕꯒꯤ ꯁꯤꯟꯕ ꯂꯥꯡꯕ ꯀꯔꯤ ꯀꯔꯤ ꯃꯌꯥꯝꯁꯤ ꯑꯩꯅ ꯌꯥꯝ ꯊꯨꯅ ꯁꯤꯜꯂꯦ ꯁꯤꯡ ꯁꯤꯜꯂꯦ ꯑꯗ ꯏꯁꯤꯡ ꯂꯧꯁꯤꯜꯂꯦ